ꯍꯜꯂꯣ ꯏꯇꯥꯎ ꯅꯣꯏ ꯆꯥꯟꯗꯦꯜ ꯕꯖꯥꯔꯗ ꯔꯦꯁꯇꯨꯔꯦꯟꯒꯨꯝꯕ ꯀꯦꯐꯦꯒꯨꯝꯕ ꯂꯩꯕ꯭ꯔꯣ ꯂꯩꯔꯒꯗꯤ ꯑꯝꯇ ꯅꯪꯅ ꯁꯖꯦꯁ ꯇꯧꯕꯤꯔꯛꯀꯦꯔꯥ ꯑꯩꯁꯦ ꯏꯁꯥꯁꯦ ꯏꯝꯐꯥꯜꯗꯒꯤ ꯂꯥꯛꯂꯒ ꯂꯟꯁꯁꯨ ꯇꯧꯔꯛꯇ꯭ꯔꯤꯕ ꯑꯗꯨꯅ ꯍꯧꯖꯤꯛꯀꯤ ꯔꯦꯁꯇꯨꯔꯦꯟ ꯈꯣꯏ ꯀꯦꯐꯦ ꯈꯣꯏ ꯑꯗꯨꯗꯒꯤ ꯑꯩꯁꯦ ꯑꯣꯔꯗꯔ ꯇꯧꯅꯤꯡꯕ ꯏꯝꯐꯥꯜꯗꯤ ꯐꯨꯠ ꯋꯥꯏꯐꯥꯏ ꯏꯝꯐꯥꯜꯗ ꯍꯦꯛꯇ ꯑꯣꯔꯗꯔ ꯇꯧꯃꯟꯕ ꯑꯗꯨꯅ ꯁꯤꯗꯁꯨ ꯀꯔꯤꯒꯨꯝꯕ ꯔꯦꯁꯇꯨꯔꯦꯟꯒꯨꯝꯕ ꯀꯦꯐꯦꯒꯨꯝꯕ ꯂꯩꯔꯒꯗꯤ ꯑꯣꯔꯗꯔ ꯇꯧꯅꯤꯡꯕ ꯑꯗꯨ ꯑꯣꯔꯗꯔ ꯇꯧꯕꯀꯥꯟꯗ ꯂꯩꯔꯒꯗꯤ ꯃꯣꯏꯒꯤ ꯀꯔꯤ ꯀꯔꯤ ꯌꯣꯟꯕ꯭ꯔꯥꯒꯨꯝꯕꯗꯣ ꯄꯤꯖꯥ ꯄ꯭ꯂꯦꯠꯇ ꯀꯌꯥꯔꯥ ꯑꯗꯨꯒ ꯃꯣꯃꯣ ꯄ꯭ꯂꯦꯠꯇ ꯀꯌꯥꯔꯥ ꯐ꯭ꯔꯥꯏ ꯔꯥꯏꯁ ꯑꯗꯨꯒ ꯆꯤꯛꯀꯟ ꯆꯧꯒꯨꯝꯕ ꯆꯤꯛꯀꯟ ꯃꯤꯝꯒꯨꯕ ꯄ꯭ꯂꯦꯠꯇ ꯀꯌꯥ ꯀꯌꯥꯔꯥ ꯍꯥꯏꯕꯤꯔꯛꯀꯦꯔꯥ ꯑꯗꯨꯒ ꯑꯩꯒꯤ ꯂꯣꯀꯦꯁꯟꯗ ꯃꯣꯏ ꯍꯣꯝ ꯗꯦꯂꯤꯚꯔꯤ ꯂꯥꯛꯄ ꯉꯝꯒꯗꯕ ꯔꯦꯁꯇꯨꯔꯦꯟꯗꯣ ꯑꯗꯨꯅ ꯍꯦꯟꯅ ꯐꯗꯤ ꯐꯒꯅꯤ ꯑꯩꯉꯣꯟꯗ ꯍꯥꯏꯕꯗꯤ ꯑꯩ ꯏꯁꯥꯁꯨ ꯊꯣꯔꯛꯄ ꯉꯝꯗꯕꯅꯤꯅ ꯑꯩꯒꯤ ꯌꯨꯝꯗ ꯑꯣꯏꯅ ꯊꯤꯟꯕ ꯂꯥꯛꯄꯅ ꯍꯦꯟꯅ ꯑꯐꯕꯗꯤ ꯑꯩꯉꯣꯟꯗꯗꯤ ꯐꯒꯅꯤ ꯑꯗꯨꯅ ꯍꯣꯝ ꯗꯦꯂꯤꯚꯔꯤ ꯃꯣꯏ ꯁꯔꯚꯤꯁ ꯇ꯭ꯋꯦꯟꯇꯤ ꯐꯣꯔ ꯕꯥꯏ ꯇ꯭ꯋꯦꯟꯇꯤ ꯐꯣꯔ ꯏꯟꯇꯨ ꯁꯦꯚꯦꯟ ꯃꯣꯏ ꯁꯔꯚꯤꯁ ꯇꯧꯕ ꯉꯝꯕ ꯔꯦꯁꯇꯨꯔꯦꯟ ꯑꯃ ꯅꯠꯇ꯭ꯔꯒ ꯀꯦꯐꯦ ꯑꯃ ꯑꯗꯨꯝ ꯅꯪꯅ ꯁꯖꯦꯁ ꯇꯧꯕꯤꯔꯛꯀꯦꯔꯥ ꯑꯗꯨ ꯃꯣꯏ ꯀꯔꯝꯕ ꯃꯑꯣꯡꯗ ꯃꯣꯏꯒꯤ ꯔꯦꯁꯇꯨꯔꯦꯟ ꯔꯟ ꯇꯧꯕ꯭ꯔꯥ ꯑꯗꯨꯁꯨ ꯍꯥꯏꯐꯦꯠ ꯍꯥꯏꯕꯤꯔꯛꯀꯦꯔꯥ ꯑꯗꯨꯒ ꯃꯣꯏꯒꯤ ꯔꯦꯁꯇꯨꯔꯦꯟꯒꯨꯝꯕꯁꯦ ꯍꯥꯏꯗꯤ ꯔꯦꯁꯇꯨꯔꯦꯟ ꯑꯇꯣꯞꯄꯈꯣꯏꯗꯤ ꯍꯥꯡꯗꯤ ꯍꯥꯡꯉꯒ ꯃꯣꯏ ꯍꯥꯏꯖꯅꯤꯛꯀꯨꯝꯕ ꯑꯣꯏꯗꯕ ꯍꯥꯏꯖꯅꯤꯛ ꯑꯣꯏꯔꯛꯇ꯭ꯔꯗꯤ ꯆꯥꯕ ꯈꯣꯠꯄ ꯑꯆꯥ ꯄꯣꯠꯀꯨꯝꯕꯗ ꯍꯥꯏꯗꯤ ꯑꯆꯥ ꯄꯣꯠꯀꯨꯝꯕꯅꯤꯅ ꯍꯥꯏꯖꯅꯤꯛ ꯑꯣꯏꯔꯛꯇ꯭ꯔꯗꯤ ꯑꯩꯈꯣꯏꯉꯣꯟꯗꯁꯨ ꯍꯛꯆꯥꯡ ꯂꯣꯝꯗꯁꯨ ꯍꯦꯟꯅ ꯐꯔꯣꯏꯗꯕ ꯑꯗꯨꯅ ꯍꯦꯟꯅ ꯍꯥꯏꯖꯅꯤꯛ ꯑꯣꯏꯕꯀꯥꯟꯗꯗꯤ ꯑꯩꯈꯣꯏꯒꯤ ꯍꯛꯆꯥꯡ ꯂꯣꯝꯗꯁꯨ ꯐꯒꯅꯤ ꯑꯗꯨꯅ ꯅꯪꯅ ꯁꯖꯦꯁ ꯇꯧꯕꯤꯔꯛꯀꯗꯕꯗꯣ ꯍꯥꯏꯖꯅꯤꯛ ꯑꯣꯏꯔꯗꯤ ꯍꯦꯟꯅ ꯐꯒꯅꯤ ꯍꯥꯏꯅ ꯅꯪꯉꯣꯟꯗ ꯅꯤꯡꯁꯤꯡꯍꯟꯖꯔꯤ ꯌꯥꯝ ꯅꯨꯡꯉꯥꯏꯔꯦ